ꯍꯦꯂꯣ ꯎꯝ ꯑꯩ ꯀꯔꯤꯒꯨꯝꯇ ꯍꯥꯏꯖꯒꯦ ꯑꯣ ꯑꯩꯅ ꯅꯍꯥꯟ ꯐꯨꯔꯤꯠ ꯄꯦꯛꯀꯦꯠ ꯑꯃ ꯂꯧꯕꯗꯣ ꯑꯗꯨ ꯃꯅꯨꯡꯗ ꯑꯩꯗꯤ ꯃꯨꯟꯅ ꯌꯦꯡꯍꯧꯗꯕꯅꯤꯅ ꯃꯅꯨꯡꯗ ꯔꯤꯖꯦꯛ ꯂꯩꯔꯝꯃꯦ ꯑꯗꯨ ꯑꯣꯟꯒꯦ ꯇꯧꯕꯅꯤ ꯑꯗꯨ ꯀꯩꯗꯧꯉꯩ ꯂꯥꯛꯑꯒ ꯀꯔꯝꯕ ꯃꯇꯝꯗ ꯂꯥꯛꯑꯒ ꯌꯥꯒꯅꯤ

ꯑꯗꯨ ꯑꯥ ꯀꯩꯗꯧꯉꯩ ꯂꯥꯛꯑꯒꯅ ꯈ꯭ꯋꯥꯏꯗꯒꯤ ꯐꯒꯗꯒꯦ ꯑꯗꯨ ꯑꯝꯇ ꯈꯪꯅꯤꯡꯕ ꯎꯝ ꯑꯥ ꯑꯗꯣ ꯑꯩꯅ ꯄꯥꯝꯃꯤꯕꯗꯤ ꯐꯨꯔꯤꯠ ꯑꯗꯨ ꯑꯇꯣꯞꯄ ꯃꯆꯨ ꯂꯩꯒꯗ꯭ꯔꯣ ꯌꯥꯅꯤ ꯑꯣ ꯑꯗꯨ ꯄꯩꯁꯥ ꯍꯥꯞꯇꯣꯏꯔ ꯅꯠꯇ꯭ꯔꯒ ꯑꯇꯣꯞꯄ ꯃꯆꯨ ꯑꯃ ꯈꯟꯕꯗ ꯑꯗꯨꯒꯒꯤ ꯈꯔ ꯐꯕ ꯀ꯭ꯋꯥꯂꯤꯇꯤ ꯑꯃꯃꯨꯛ ꯈꯟꯕꯗ ꯄꯩꯁꯥ ꯍꯥꯞꯀꯗꯣꯏꯔ ꯀꯃꯥꯏ ꯇꯧꯗꯣꯏꯅꯣ ꯑꯣ ꯑꯗꯨꯒꯤꯗꯤ ꯑꯩꯅ ꯄꯥꯝꯕꯁꯤ ꯑꯩꯅ ꯄꯥꯝꯕꯁꯤ ꯑꯩꯈꯣꯏꯒꯤ ꯃꯆꯨ ꯍꯥꯏꯔꯒꯗꯤ ꯎꯅꯤꯡꯊꯧ ꯃꯆꯨ ꯅꯠꯇ꯭ꯔꯒꯅ ꯆꯟꯗꯣꯟ ꯃꯆꯨꯒꯨꯝꯕ ꯄꯥꯝꯕ ꯂꯩꯒꯗ꯭ꯔꯣ ꯑꯣ ꯑꯗꯨ ꯑꯩꯅ ꯃꯗꯨꯒꯤ ꯃꯆꯨꯗꯣ ꯂꯧꯕ ꯃꯇꯝꯗ ꯅꯍꯥꯟ ꯂꯧꯔꯤꯗꯨꯗꯤ ꯂꯨꯄꯥ ꯅꯍꯥꯟ ꯂꯧꯔꯤꯕ ꯃꯃꯜꯗꯨꯗꯤ ꯀꯥꯎꯕꯤꯔꯕꯣ ꯎꯝ ꯂꯨꯄꯥ ꯂꯤꯁꯤꯡ ꯑꯃꯒ ꯆꯃꯉꯥ ꯄꯤꯕꯅꯦ ꯑꯗꯨꯗꯩ ꯈꯔ ꯐꯕ ꯂꯧꯒꯦ ꯇꯧꯕꯅꯦ ꯑꯣ ꯑꯥ ꯃꯆꯨꯗꯤ ꯑꯩ ꯑꯄꯥꯝꯕꯗꯨ ꯂꯩꯒꯅꯤꯀꯣ ꯑꯣ ꯑꯗꯨꯗꯤ ꯑꯩ ꯀꯩꯅꯣ ꯉꯁꯤꯗꯤ ꯉꯁꯤꯗꯤ ꯑꯩꯅ ꯂꯥꯛꯀꯗꯧꯔꯤꯁꯤ ꯂꯥꯛꯂꯤꯕ ꯂꯥꯛꯂꯤꯕ ꯀꯩꯅꯣ ꯑꯦꯄ꯭ꯔꯤꯜꯒꯤ ꯇꯥꯡ ꯀꯨꯟꯃꯉꯥꯗ ꯂꯥꯛꯂꯒꯦ ꯑꯗꯨꯒ ꯂꯥꯛꯄ ꯃꯇꯝꯅ ꯄꯣꯠ ꯍꯟꯗꯣꯛ ꯍꯟꯖꯤꯟ ꯇꯧꯒꯗꯕꯅꯤꯅ ꯑꯌꯨꯛꯇ ꯅꯨꯡꯉꯥꯏꯔꯔꯣꯏ ꯅꯨꯡꯊꯤꯟꯗ ꯑꯣꯏꯅ ꯂꯥꯛꯑꯒꯦ ꯌꯥꯒꯗ꯭ꯔꯣ ꯑꯥ ꯍꯣꯏ ꯍꯣꯏ ꯅꯨꯡꯊꯤꯟꯗ ꯑꯣꯏꯅ ꯂꯥꯛꯂꯒꯦ ꯅꯨꯡꯊꯤꯟꯒꯤ ꯄꯨꯡ ꯑꯅꯤꯗꯒꯤꯅ ꯑꯍꯨꯝ ꯐꯥꯎꯒꯤ ꯃꯅꯨꯡꯗ ꯂꯥꯛꯆꯔꯒꯦ ꯑꯥ ꯎꯝ